ꯂꯥꯛ ꯑꯃ ꯂꯤꯁꯤꯡ ꯇꯔꯥꯒ ꯅꯤꯊꯣꯏ ꯆꯥꯝꯃꯒ ꯌꯥꯡꯈꯩ ꯂꯥꯛ ꯑꯅꯤ ꯂꯤꯁꯤꯡ ꯀꯨꯟ ꯃꯉꯥ ꯆꯅꯤꯒ ꯌꯥꯡꯈꯩ ꯂꯥꯛ ꯑꯍꯨꯝ ꯂꯤꯁꯤꯡ ꯌꯥꯡꯈꯩ ꯆꯅꯤ ꯀꯨꯟꯊ꯭ꯔꯥꯒ ꯃꯉꯥ ꯂꯥꯛ ꯃꯔꯤ ꯂꯤꯁꯤꯡ ꯀꯨꯟꯊ꯭ꯔꯥ ꯆꯥꯝꯔꯤꯒ ꯇꯔꯥ ꯂꯥꯛ ꯃꯉꯥ ꯂꯤꯁꯤꯡ ꯀꯨꯟ ꯆꯇ꯭ꯔꯦꯠꯀ ꯇꯔꯥꯒ ꯃꯉꯥ